ꯇꯦꯛꯅꯣꯂꯣꯖꯤꯅ ꯍꯣꯇꯦꯜ ꯑꯃꯁꯨꯡ ꯍꯣꯁꯄꯤꯇꯥꯂꯤꯇꯤ ꯏꯟꯗꯁꯇ꯭ꯔꯤꯗ ꯃꯇꯦꯡ ꯌꯥꯝꯅ ꯄꯥꯡꯏ ꯃꯔꯝꯁꯤꯡ ꯑꯗꯨꯗꯤ ꯑꯩꯈꯣꯏꯅ ꯍꯣꯇꯦꯜ ꯕꯨꯛ ꯇꯧꯕꯗ ꯃꯇꯦꯡ ꯑꯣꯏ ꯑꯗꯨꯒ ꯑꯩꯈꯣꯏꯅ ꯀꯩꯅꯣ ꯀꯩꯔꯥꯛꯀꯨꯝꯕ ꯀꯥꯕ ꯃꯇꯝꯗ ꯑꯩꯈꯣꯏ ꯍꯧꯖꯤꯛꯇꯤ ꯇꯦꯛꯅꯣꯂꯣꯖꯤ ꯋꯥꯡꯕꯅ ꯂꯤꯕꯇ ꯑꯣꯏꯅ ꯀꯥꯏ ꯑꯗꯨꯒ ꯑꯩꯈꯣꯏꯒꯤ ꯍꯣꯇꯦꯜꯒꯤ ꯂꯣꯀꯔ ꯑꯣꯏꯅ ꯁꯤꯖꯤꯟꯅꯕꯗ ꯍꯧꯖꯤꯛꯇꯤ ꯗꯤꯖꯤꯇꯦꯜ ꯑꯃꯁꯨꯡ ꯀꯥꯔꯗꯀꯤ ꯂꯣꯛ ꯁꯤꯖꯤꯟꯅꯩ ꯇꯦꯛꯅꯣꯂꯣꯖꯤ ꯋꯥꯡꯕꯅ ꯍꯣꯇꯦꯜꯗ ꯍꯧꯖꯤꯛꯇꯤ ꯑꯩꯈꯣꯏꯅ ꯆꯥꯅꯤꯡꯕ ꯑꯃꯍꯦꯛꯇ ꯕꯨꯛ ꯇꯧꯗꯨꯅ ꯍꯣꯇꯦꯜꯗꯨꯗꯒꯤ ꯑꯩꯈꯣꯏꯅ ꯑꯄꯥꯝꯕ ꯄꯣꯁꯛꯁꯤꯡ ꯑꯗꯨ ꯏꯔꯥꯏ ꯂꯥꯏꯅ ꯑꯣꯗꯔ ꯇꯧꯕ ꯌꯥꯏ ꯃꯁꯤꯅ ꯃꯔꯝ ꯑꯣꯏꯔꯒ ꯇꯦꯛꯅꯣꯂꯣꯖꯤ ꯑꯁꯤ ꯍꯣꯇꯦꯜꯗ ꯀꯥꯟꯅꯕ ꯌꯥꯝꯅ ꯄꯤ ꯑꯗꯨꯒ ꯍꯣꯇꯦꯜꯒꯤ ꯂꯥꯏꯇꯤꯡ ꯑꯃꯗꯤ ꯍꯣꯇꯦꯜꯒꯤ ꯄꯣꯠꯁꯛ ꯈꯨꯗꯤꯡꯃꯛ ꯍꯧꯖꯤꯛꯇꯤ ꯇꯦꯛꯅꯣꯂꯣꯖꯤ ꯆꯥꯎꯈꯠꯄꯅ ꯌꯝꯅ ꯗꯤꯖꯤꯇꯦꯂ ꯑꯣꯏꯔꯛꯄꯗꯒꯤ ꯁꯤꯖꯤꯟꯅꯕꯗꯁꯨ ꯌꯥꯝꯅ ꯂꯥꯏꯔꯦ